ꯑꯩꯅ ꯅꯣꯡꯃ ꯑꯩꯈꯣꯏꯒꯤ ꯏꯃꯥꯟꯅꯕꯁꯤꯡ ꯃꯤ ꯇꯔꯥꯃꯉꯥ ꯄꯤꯛꯅꯤꯛ ꯑꯃ ꯆꯠꯅꯕꯒꯤꯗꯃꯛ

ꯑꯗꯨꯒ ꯑꯩꯅ ꯃꯈꯣꯏꯕꯨ ꯆꯠꯅꯕ ꯍꯧꯔꯝꯃꯤ ꯃꯐꯝ ꯑꯗꯨ ꯌꯧꯔꯕ ꯃꯇꯨꯡꯗ ꯑꯩꯅ ꯑꯍꯥꯟꯕꯗ ꯃꯤ ꯈꯔꯗ ꯇꯤꯜꯍꯧ ꯆꯅꯝ ꯁꯦꯝꯍꯜꯂꯤ ꯑꯗꯨꯒ ꯃꯤ ꯈꯔꯗꯅ ꯌꯦꯟꯖꯥꯡ ꯊꯣꯡꯒꯗꯧꯔꯤꯕ ꯑꯗꯨ ꯁꯦꯝꯍꯜꯂꯤ ꯑꯗꯨꯒ ꯑꯩꯅ ꯆꯥꯛ ꯃꯩ ꯍꯧꯒꯠꯇꯨꯅ ꯆꯥꯛ ꯊꯣꯡꯅꯕ ꯁꯦꯝ ꯁꯥꯕ ꯍꯧꯔꯛꯏ ꯃꯇꯝꯗꯨꯗ ꯂꯝꯍꯥꯡ ꯑꯣꯏꯕꯅ ꯃꯔꯝ ꯑꯣꯏꯔꯒ ꯑꯩꯅ ꯍꯧꯒꯠꯂꯤꯕ ꯃꯩ ꯑꯗꯨ ꯑꯗꯨꯛꯀꯤ ꯃꯇꯤꯛ ꯀꯨꯏꯅ ꯆꯪꯉꯤ ꯑꯩꯈꯣꯏꯗ ꯊꯥꯎ ꯍꯩꯖꯤꯟ ꯊꯥꯎꯅ ꯃꯔꯝ ꯊꯥꯎ ꯊꯥꯎ ꯍꯩꯔꯒ ꯁꯤꯡ ꯍꯧꯅꯕ ꯊꯥꯎꯁꯨ ꯌꯥꯎꯔꯛꯑꯝꯗꯦ ꯃꯇꯝꯗꯨ ꯃꯐꯝꯗꯨ ꯅꯨꯡꯁꯤꯠ ꯌꯥꯝ ꯀꯟꯅ ꯁꯤꯠꯄꯅ ꯃꯔꯝ ꯑꯣꯏꯔꯒ ꯃꯩꯗꯨꯁꯨ ꯆꯥꯛꯎ ꯍꯥꯏꯕ ꯌꯥꯔꯝꯗꯦ ꯃꯇꯝꯗꯨꯗ ꯑꯩꯅ ꯑꯩꯒꯤ ꯏꯃꯥꯟꯅꯕ ꯑꯃꯗ ꯍꯥꯏꯔꯦ ꯅꯍꯥꯛꯀꯤ ꯀꯥꯔ ꯑꯁꯤꯗꯒꯤ ꯊꯥꯎ ꯈꯤꯇꯪ ꯈꯥꯏꯕꯤꯕ ꯌꯥꯒꯗ꯭ꯔꯥ ꯏꯃꯥꯟꯅꯕ ꯑꯗꯨꯅ ꯌꯥꯒꯅꯤ ꯀꯔꯤꯒꯤ ꯌꯥꯔꯣꯏꯗꯒꯦ ꯍꯥꯏꯅ ꯍꯥꯏꯔꯛꯏ ꯑꯗꯨꯒ ꯃꯍꯥꯛꯅ ꯕꯣꯇꯜ ꯑꯃꯗ ꯊꯥꯎ ꯈꯔ ꯈꯥꯏꯔꯛꯏ ꯑꯗꯨꯒ ꯑꯩꯅ ꯃꯐꯝꯗꯨꯗ ꯂꯩꯔꯝꯕ ꯇꯤꯟ ꯃꯆꯦꯠ ꯑꯃꯅ ꯈꯥꯖꯤꯜꯂꯒ ꯁꯤꯡꯁꯤꯡ ꯑꯗꯨꯗ ꯊꯥꯎ ꯍꯩꯖꯤꯜꯂꯒ ꯃꯩꯈꯦꯠ ꯆꯨꯔꯒ ꯁꯤꯡ ꯑꯗꯨ ꯃꯩ ꯊꯥꯕ ꯍꯧꯔꯛꯏ ꯃꯩ ꯊꯥꯕ ꯃꯩ ꯆꯥꯛꯂꯕ ꯃꯇꯨꯡꯗ ꯑꯩꯅ ꯑꯍꯥꯟꯕꯗ ꯆꯥꯛ ꯊꯣꯡꯉꯤ ꯑꯗꯨꯒ ꯆꯥꯛ ꯑꯗꯨ ꯐꯖꯅ

ꯑꯗꯨꯛꯀꯤ ꯃꯇꯤꯛ ꯍꯥꯎꯕꯅ ꯃꯔꯝ ꯑꯣꯏꯔꯒ ꯏꯟꯖꯥꯡ ꯑꯗꯨ ꯑꯗꯨꯛ ꯌꯥꯝꯂꯕ ꯏꯟꯖꯥꯡ ꯑꯗꯨ ꯀꯣꯟꯅꯗꯕꯒꯤ ꯃꯑꯣꯡ ꯑꯃꯗ ꯂꯩꯈꯤ ꯑꯗꯨꯕꯨ ꯑꯩꯅ ꯑꯗꯨꯛ ꯌꯥꯝ ꯋꯥꯅ ꯍꯣꯠꯅꯖꯕ ꯑꯗꯨ ꯎꯕꯗ ꯏꯃꯥꯟꯅꯕꯁꯤꯡ ꯑꯗꯨꯅ ꯃꯍꯥꯛꯅ ꯁꯤꯟꯕ ꯑꯁꯤꯗꯤ ꯌꯥꯝꯅ ꯃꯔꯝ ꯇꯥꯅ ꯁꯤꯜꯂꯤ ꯃꯇꯨꯡꯗꯁꯨ ꯃꯍꯥꯛꯅ ꯁꯤꯜꯍꯟꯁꯤ ꯃꯍꯥꯛꯅ ꯁꯤꯜꯂꯕꯗꯤ ꯄꯤꯛꯅꯤꯛ ꯑꯁꯤ ꯄꯤꯛꯅꯤꯛ ꯃꯥꯜꯂꯤ ꯌꯥꯝꯅ ꯍꯔꯥꯎꯋꯤ ꯑꯗꯨꯒ ꯑꯩꯈꯣꯏꯕꯨꯁꯨ ꯃꯍꯥꯛꯅ ꯋꯥꯍꯟꯕꯤꯗꯦ ꯃꯔꯝ ꯑꯗꯨꯅ ꯃꯍꯥꯛ ꯑꯁꯤ ꯁꯣꯁꯦꯜ ꯃꯥꯏꯟꯗꯦꯠ ꯆꯦꯜꯂꯤ ꯍꯥꯏꯗꯨꯅ ꯌꯥꯝꯅ ꯊꯥꯒꯠꯄꯤꯈꯤ ꯃꯇꯝ ꯑꯗꯨꯗ ꯑꯩꯅ ꯍꯔꯥꯎꯖꯈꯤ ꯑꯩꯅ ꯇꯧꯖꯔꯤꯕ ꯈꯔ ꯑꯁꯤꯗ ꯃꯈꯣꯏꯅ ꯄꯦꯟꯕꯤꯔꯦ ꯍꯥꯏꯗꯨꯅ ꯑꯩꯅ ꯆꯥꯎꯊꯣꯛꯆꯩ ꯑꯃꯁꯨꯡ ꯑꯩꯅ ꯄꯩꯁꯥ ꯀꯌꯥꯝ ꯆꯪꯈ꯭ꯔꯦ ꯍꯥꯏꯕꯒꯤ ꯍꯤꯁꯥꯞꯁꯨ ꯆꯞ ꯆꯥꯅ ꯍꯣꯠꯇꯨꯅ ꯑꯔꯦꯝꯕ ꯄꯩꯁꯥꯁꯤꯡ ꯑꯗꯨ ꯃꯁꯤꯃ ꯂꯦꯝꯃꯤ ꯍꯥꯏꯗꯨꯅ ꯑꯩꯅ ꯃꯌꯥꯝꯗ ꯇꯥꯛꯈꯤ ꯃꯇꯝ ꯑꯗꯨꯗ ꯏꯃꯥꯟꯅꯕꯁꯤꯡ ꯑꯗꯨꯅ ꯍꯔꯥꯎꯕꯅ ꯃꯔꯝ ꯑꯣꯏꯔꯒ ꯐꯔꯦ ꯂꯦꯝꯃꯤꯕ ꯄꯩꯁꯥ ꯑꯗꯨꯅ ꯀꯅꯥꯒꯨꯝꯕ ꯂꯩꯇꯕ ꯂꯥꯏꯔꯕ ꯃꯤꯑꯣꯏ ꯑꯃꯒꯤ ꯃꯇꯦꯡ ꯑꯣꯏꯅ ꯄꯥꯡꯕꯤꯈ꯭ꯔꯣ ꯅꯍꯥꯛꯅ ꯇꯧꯔꯤꯕ ꯑꯁꯤ ꯑꯩꯈꯣꯏ ꯑꯗꯨꯛꯀꯤ ꯃꯇꯤꯛ ꯄꯦꯜꯂꯤ ꯍꯥꯏꯗꯨꯅ ꯑꯩꯕꯨ ꯁꯄꯣꯔꯠ ꯇꯧꯕꯤꯈꯤ